ꯃꯅꯤꯄꯨꯔꯗ ꯑꯩꯈꯣꯏꯒꯤ ꯑꯣꯏꯕ ꯍꯔꯥꯎ ꯀꯨꯝꯍꯩꯒꯤ ꯃꯇꯤꯛ ꯃꯌꯥꯏꯒꯤꯗꯃꯛ ꯈꯪꯅꯔꯤꯕ ꯃꯔꯨꯑꯣꯏꯕ ꯅꯥꯠꯀꯤ ꯑꯣꯏꯕ ꯊꯧꯔꯝꯁꯤꯡ ꯑꯃꯁꯨꯡ ꯀꯨꯝꯍꯩꯁꯤꯡ ꯈꯔ ꯄꯜꯂꯕꯗ

ꯃꯩꯇꯩꯒꯤ ꯑꯣꯏꯕ ꯆꯩꯔꯥꯎꯕ ꯅꯥꯠꯀꯤ ꯑꯣꯏꯕ ꯍꯔꯥꯎ ꯀꯨꯝꯍꯩ ꯑꯃꯅꯤ ꯃꯁꯤ ꯈꯛꯇꯅꯤ ꯑꯩꯈꯣꯏꯒꯤ ꯑꯣꯏꯔꯤꯕꯁꯦ ꯑꯁꯦꯡꯕꯗꯤ ꯑꯗꯨꯒ ꯁꯒꯣꯜ ꯀꯥꯡꯖꯩ ꯁꯥꯟꯅꯕꯗ ꯄꯜꯂꯒꯅ ꯁꯒꯣꯜ ꯀꯥꯡꯖꯩ ꯌꯥꯝꯅ ꯐꯥꯎꯕ ꯏꯟꯇꯔꯅꯦꯁꯅꯦꯜ ꯒꯦꯝ ꯑꯃꯅꯤ ꯑꯗꯒꯤ ꯅꯥꯠꯀꯤ ꯑꯣꯏꯕ ꯖꯒꯣꯏ ꯅꯥꯠꯀꯤ ꯑꯣꯏꯕ ꯏꯁꯩ ꯃꯈꯜ ꯃꯊꯦꯜ ꯀꯌꯥ ꯑꯃ ꯂꯩꯈ꯭ꯔꯦ